ꯑꯩꯅ ꯊꯕꯛ ꯆꯠꯇ꯭ꯔꯤꯕꯒꯤ ꯑꯩꯒꯤ ꯂꯟꯅꯥꯏꯒꯤ ꯑꯣꯏꯕ ꯑꯄꯥꯝꯕ ꯄꯥꯟꯗꯝ ꯂꯩꯖꯩ ꯑꯃꯁꯨꯡ ꯃꯁꯤ ꯐꯪꯅꯕꯒꯤꯗꯃꯛ ꯑꯩꯅ ꯑꯩ ꯏꯁꯥꯅ ꯍꯣꯠꯅꯕ ꯑꯃꯗꯤ ꯑꯩꯅ ꯄꯥꯝꯂꯤꯕ ꯄꯥꯟꯗꯝ ꯑꯗꯨꯗ ꯃꯥꯏ ꯄꯥꯛꯀꯗꯕ ꯂꯝꯕꯤꯁꯤꯡ ꯑꯗꯨ ꯀꯔꯤ ꯀꯔꯤꯅꯣ ꯍꯥꯏꯅ ꯊꯤꯗꯣꯛꯆꯗꯨꯅ ꯏꯁꯥ ꯏꯇꯣꯝꯗ ꯏꯍꯨꯜ ꯄꯤꯖꯩ ꯂꯣꯏꯅꯅ ꯑꯩꯅ ꯃꯁꯤ ꯐꯪꯅꯕꯒꯤꯗꯃꯛ ꯑꯩ ꯑꯇꯣꯞꯄ ꯃꯇꯝ ꯀꯥꯏꯊꯣꯛꯄ ꯁꯪꯖꯗꯦ ꯃꯔꯝ ꯑꯁꯤꯅ ꯑꯣꯏꯔꯒ ꯑꯩꯅ ꯊꯕꯛ ꯆꯠꯄꯒꯤ ꯃꯇꯝ ꯑꯃꯃꯨꯛ ꯂꯩꯇꯦ